ꯗꯥꯏꯕꯔ ꯑꯩꯒꯤꯁꯤ ꯀ꯭ꯋꯥꯛꯇꯥ ꯕꯖꯥꯔꯗꯒꯤꯅꯤ ꯑꯗꯨ ꯀ꯭ꯋꯥꯛꯇꯥ ꯕꯖꯥꯔꯗꯤ ꯌꯧꯗꯧꯔꯣ ꯁꯦꯜꯗꯤ ꯑꯆꯣꯏꯕ ꯌꯥꯎꯗ꯭ꯔꯦ ꯃꯄꯨꯝ ꯉꯥꯛꯇ ꯉꯥꯏꯔꯦ ꯑꯗꯨ ꯅꯉꯣꯟꯗ ꯌꯥꯎꯒꯗ꯭ꯔꯣ ꯑꯣ ꯑꯖꯨ ꯑꯣꯏꯔꯗꯤ ꯐꯔꯦ ꯐꯔꯦ ꯎꯝ ꯌꯧꯔꯒ ꯑꯣꯏꯅ ꯄꯤꯔꯒꯦ